ꯍꯥꯏ ꯑꯩꯒꯤ ꯃꯤꯡ ꯑꯦꯗꯤꯁꯟ ꯀꯧꯏ ꯀꯩ ꯀꯛꯆꯤꯡ ꯆꯨꯝꯅꯥꯝ ꯂꯩꯀꯥꯏ ꯗꯤꯄꯥ ꯄꯔꯦꯡꯗꯒꯤꯅꯤ ꯑꯗꯨꯒ ꯑꯩꯒꯤ ꯐꯦꯃꯂꯤꯁꯦ ꯃꯦꯝꯕꯔ ꯃꯉꯥꯅꯤ ꯍꯧꯖꯤꯛ ꯂꯩꯔꯤꯁꯦ ꯑꯩꯒꯤ ꯕꯕꯥ ꯑꯩꯒꯤ ꯕꯕꯥꯒꯤ ꯃꯤꯡꯅ ꯅꯣꯡꯃꯥꯏꯊꯦꯝ ꯖꯣꯏꯀꯨꯃꯥꯔ ꯀꯧꯏ ꯑꯗꯨꯒ ꯑꯩꯒꯤ ꯏꯃꯥꯒꯤ ꯃꯤꯡꯅ ꯅꯣꯡꯃꯥꯏꯊꯦꯝ ꯄ꯭ꯔꯤꯌꯥꯔꯤ ꯛꯧꯏ ꯑꯗꯨꯒ ꯑꯩꯒꯤ ꯏꯆꯟ ꯅꯨꯄꯤ ꯑꯃ ꯂꯩ ꯃꯥꯅ ꯅꯣꯡꯃꯥꯏꯊꯦꯝ ꯀꯨꯟꯖꯔꯥꯅꯤ ꯀꯧꯏ ꯑꯗꯨꯒ ꯑꯩꯒꯤ ꯅꯨꯄꯤ ꯑꯩ ꯅꯨꯄꯤ ꯊꯤꯔꯦ ꯑꯩ ꯏꯆꯥꯗꯤ ꯂꯩꯇ꯭ꯔꯤ ꯑꯩꯒꯤ ꯅꯨꯄꯤꯅ ꯑꯩꯒꯤ ꯅꯨꯄꯤꯒꯤ ꯃꯤꯡꯅ ꯈꯨꯟꯗꯣꯡꯕꯝ ꯄ꯭ꯔꯤꯌꯥꯒꯣꯁꯃꯤ ꯀꯧꯏ ꯑꯗꯨꯒ ꯑꯩ ꯀ꯭ꯂꯥꯁ ꯇ꯭ꯋꯦꯜꯞ ꯂꯣꯏꯔꯦ ꯍꯧꯖꯤꯛ ꯑꯗꯨꯒ ꯍꯧꯖꯤꯛ ꯍꯧꯖꯤꯛ ꯑꯩ ꯀꯛꯆꯤꯡ ꯍꯣꯁꯄꯤꯇꯥꯜꯗ ꯄꯤ ꯑꯥꯏ ꯏꯗꯨꯀꯦꯇꯔ ꯑꯣꯏꯅ ꯍꯦꯄꯥꯇꯥꯏꯇꯤꯁꯀꯤ ꯑꯣꯏꯅ ꯂꯩꯔꯤ ꯍꯧꯖꯤꯛ ꯍꯧꯖꯤꯛ ꯑꯗꯨꯒ ꯑꯩ ꯑꯗꯨꯝ ꯑꯩꯒꯤ ꯍꯣꯕꯤ ꯍꯥꯏꯔꯒꯗꯤ ꯑꯗꯨꯝ ꯑꯩ ꯒꯥꯔꯗꯦꯅꯤꯡ ꯑꯗꯨꯝ ꯕꯣꯟꯁꯥꯏ ꯀꯩꯀꯩ ꯁꯦꯝꯕꯁꯨ ꯑꯗꯨꯝ ꯌꯥꯝ ꯄꯥꯝꯖꯩ ꯑꯗꯨꯝ ꯑꯗꯨꯒ ꯑꯩ ꯑꯗꯨꯝ ꯁꯥꯟꯅꯕ ꯈꯣꯠꯅꯕ ꯏꯁꯄꯣꯔꯠꯀꯤ ꯂꯝꯗꯁꯨ ꯑꯩ ꯌꯥꯝ ꯏꯟꯇꯔꯦꯁ ꯑꯣꯏꯕ ꯃꯤ ꯑꯃꯁꯨ ꯑꯣꯏ ꯑꯗꯨꯒ ꯕꯣꯛꯁꯤꯡ ꯍꯥꯟꯅꯗꯒꯤꯁꯨ ꯕꯣꯛꯁꯤꯡ ꯀꯦꯔꯤꯌꯥꯔꯗꯁꯨ ꯃꯌꯥꯝ ꯑꯃꯁꯨ ꯁꯥꯟꯅꯔꯒ ꯂꯥꯛꯈ꯭ꯔꯦ ꯃꯦꯗꯜ ꯃꯌꯥꯝ ꯑꯃ ꯐꯪꯈꯔꯦ ꯑꯗꯨꯅ ꯑꯩ ꯁꯤ ꯈꯛꯇꯪ ꯍꯥꯏꯔꯒꯦ